ꯇꯥꯖ ꯃꯍꯜ ꯂꯣꯛꯇꯥꯛ ꯂꯦꯛ ꯅꯟꯗꯥ ꯗꯦꯕꯤ ꯗꯥꯟꯗꯤ ꯂꯦꯛ ꯂꯣꯛꯇꯥꯛ ꯍꯥꯏꯔꯤꯕ ꯑꯁꯤ ꯃꯅꯤꯄꯨꯔꯒꯤ ꯏꯁꯇꯦꯠꯇ ꯂꯩ ꯍꯥꯏꯔꯤꯕ ꯂꯣꯛꯇꯥꯛ ꯑꯁꯤ ꯅꯣꯔꯠ ꯏꯁꯀꯤ ꯑꯣꯏꯅ ꯊꯨꯝꯍꯤ ꯆꯦꯟꯗꯕ ꯄꯥꯠ ꯑꯃꯅꯤ ꯍꯥꯏꯔꯤꯕ ꯂꯣꯛꯇꯥꯛ ꯑꯁꯤꯗ ꯀꯩꯕꯨꯜ ꯂꯝꯖꯥꯎ ꯅꯦꯁꯅꯦꯜ ꯄꯥꯛꯁꯨ ꯂꯩ ꯍꯥꯏꯔꯤꯕ ꯀꯩꯕꯨꯜ ꯂꯝꯖꯥꯎ ꯅꯦꯁꯅꯦꯜ ꯄꯥꯛ ꯑꯁꯤꯗ ꯁꯖꯤ ꯁꯉꯥꯏꯁꯨ ꯂꯩ ꯑꯃꯁꯨꯡ ꯑꯁꯤꯗ ꯄ꯭ꯔꯤꯊꯤꯕꯤꯗ ꯑꯃꯇ ꯉꯥꯏꯔꯕ ꯐ꯭ꯂꯣꯠꯇꯤꯡ ꯄꯥꯛ ꯍꯥꯏꯔꯒꯁꯨ ꯈꯪꯅꯩ ꯑꯃꯁꯨꯡ ꯇꯥꯖ ꯃꯍꯜ ꯇꯥꯖ ꯃꯍꯜ ꯍꯥꯏꯔꯤꯕ ꯇꯥꯜ ꯃꯍꯜ ꯑꯁꯤꯗ ꯇꯣꯉꯥꯟ ꯇꯣꯉꯥꯟꯕ ꯀꯟꯇ꯭ꯔꯤꯗꯒꯤ ꯇꯨꯔꯤꯁꯁꯤꯡ ꯂꯥꯛꯇꯨꯅ ꯍꯥꯏꯔꯤꯕ ꯃꯐꯝ ꯑꯁꯤꯗ ꯌꯦꯡꯅꯩ ꯍꯥꯏꯔꯤꯕ ꯃꯐꯝ ꯑꯁꯤ ꯑꯗꯨꯛꯀꯤ ꯃꯇꯤꯛ ꯌꯥꯝꯅ ꯐꯖꯕ ꯃꯐꯝ ꯑꯃꯅꯤ ꯍꯥꯏꯔꯤꯕ ꯇꯥꯖ ꯃꯍꯜ ꯑꯁꯤ ꯁꯍꯥ ꯖꯍꯥꯟꯅ ꯃꯥꯒꯤ ꯅꯨꯄꯤ ꯃꯨꯝꯇꯥꯖ ꯃꯍꯜꯒꯤꯗꯃꯛꯇ ꯁꯥꯕꯤꯔꯝꯃꯤ ꯃꯔꯝꯗꯤ ꯃꯍꯥꯛꯅ ꯁꯥꯍꯥ ꯖꯍꯥꯟꯅ ꯍꯥꯏꯔꯤꯕ ꯃꯍꯥꯛꯀꯤ ꯅꯨꯄꯤ ꯃꯨꯝꯇꯥꯖ ꯃꯍꯜ ꯑꯁꯤꯕꯨ ꯌꯥꯝꯅ ꯅꯨꯡꯁꯤꯖꯕꯅ ꯃꯔꯝ ꯑꯣꯏꯔꯀꯥꯟꯗ ꯍꯥꯏꯔꯤꯕ ꯇꯥꯖ ꯃꯍꯜ ꯑꯁꯤ ꯃꯥꯒꯤ ꯅꯨꯄꯤꯒꯤ ꯃꯃꯤꯡꯗ ꯁꯥꯔꯝꯕꯅꯤ ꯑꯃꯁꯨ ꯅꯟꯗꯥ ꯗꯦꯕꯤ ꯎꯇꯔ ꯎꯇꯔꯈꯟꯗ ꯂꯩ ꯍꯥꯏꯔꯤꯕ ꯅꯦꯁꯅꯦꯜ ꯄꯥꯛ ꯑꯁꯤꯁꯨ ꯌꯥꯝꯅ ꯃꯃꯤꯡ ꯆꯠꯂꯤ ꯏꯟꯗꯤꯌꯥꯗ ꯏꯟꯗꯤꯌꯥꯗ ꯅꯠꯇꯅ ꯄ꯭ꯔꯤꯊꯤꯕꯤ ꯑꯇꯣꯞꯄ ꯃꯐꯝꯗꯁꯨ ꯌꯥꯝꯅ ꯃꯃꯤꯡ ꯆꯠꯂꯤ ꯑꯇꯣꯞꯄ ꯑꯃꯅ ꯀꯨꯅꯣ ꯅꯦꯁꯅꯦꯜ ꯄꯥꯛ ꯍꯥꯏꯔꯤꯕ ꯑꯁꯤ ꯃꯩꯗꯄ꯭ꯔꯗꯦꯁꯇ ꯂꯩ ꯍꯥꯏꯔꯤꯕ ꯃꯩꯗꯄ꯭ꯔꯗꯦꯁ ꯅꯦꯁꯅꯦꯜ ꯄꯥꯛ ꯑꯁꯤ ꯃꯩꯗꯄ꯭ꯔꯗꯦꯁꯇ ꯂꯩ ꯍꯥꯏꯔꯤꯕ ꯅꯦꯁꯅꯦꯜ ꯄꯥꯛ ꯑꯁꯤ ꯏꯟꯗꯤꯌꯥꯗ ꯅꯠꯅ ꯄ꯭ꯔꯤꯊꯤꯕꯤꯗ ꯃꯃꯤꯡ ꯆꯠꯂꯤ ꯍꯥꯏꯔꯤꯕ ꯀꯨꯅꯣ ꯅꯦꯁꯅꯦꯜ ꯄꯥꯛ ꯑꯁꯤꯗ ꯇꯣꯉꯥꯟ ꯇꯣꯉꯥꯟꯕ ꯀꯟꯇ꯭ꯔꯤꯗꯒꯤ ꯂꯥꯛꯇꯨꯅ ꯍꯥꯏꯔꯤꯕ ꯅꯦꯁꯅꯦꯜ ꯄꯥꯛ ꯑꯁꯤꯗ ꯂꯩꯔꯤꯕ ꯖꯤꯕ ꯄꯥꯟꯕ ꯁꯥ ꯉꯥꯁꯤꯡ ꯑꯁꯤꯕꯨ ꯌꯦꯡꯕ ꯂꯥꯛꯏ ꯑꯃꯁꯨꯡ ꯁꯥꯜꯅꯥꯔꯣꯕꯔ ꯍꯥꯏꯔꯤꯕ ꯑꯁꯤꯅ ꯒꯨꯖꯔꯥꯠꯇ ꯂꯩ ꯍꯥꯏꯔꯤꯕ ꯑꯁꯤ ꯌꯥꯝꯅ ꯃꯃꯤꯡ ꯆꯠꯂꯤ ꯏꯟꯗꯤꯌꯥꯗ ꯃꯁꯤꯗꯁꯨ ꯇꯣꯉꯥꯟ ꯇꯣꯉꯥꯟꯕ ꯄ꯭ꯔꯤꯊꯤꯕꯤ ꯃꯐꯝꯗꯒꯤ ꯂꯥꯛꯇꯨꯅ ꯍꯥꯏꯔꯤꯕ ꯅꯥꯜꯁꯥꯔꯣꯕꯔ ꯂꯦꯛ ꯑꯁꯤꯗ ꯌꯦꯡꯗꯨꯅ ꯇꯣꯉꯥꯟ ꯇꯣꯉꯥꯟꯕ ꯂꯩꯔꯤꯕ ꯖꯤꯕ ꯄꯥꯟꯕ ꯎꯆꯦꯛ ꯋꯥꯌꯥ ꯁꯥ ꯉꯥ ꯀꯌꯥ ꯑꯁꯤ ꯍꯥꯏꯔꯤꯕ ꯇꯨꯔꯤꯁ ꯂꯥꯛꯏꯕ ꯃꯤꯑꯣꯏꯁꯤꯡꯅ ꯌꯦꯡꯉꯤ ꯑꯃꯁꯨꯡ ꯐꯣꯇꯣ ꯀꯌꯥ ꯑꯃ ꯀꯥꯞꯇꯨꯅ ꯃꯈꯣꯏꯅ ꯍꯔꯥꯎꯕ ꯍꯔꯥꯎ ꯇꯌꯥꯝꯕ ꯐꯣꯡꯗꯣꯛꯏ ꯑꯇꯣꯞꯄ ꯑꯃꯗꯅ ꯃꯅꯥꯁ ꯅꯦꯁꯅꯦꯜ ꯄꯥꯛ ꯍꯥꯏꯔꯤꯕ ꯑꯁꯤ ꯑꯁꯥꯝꯗ ꯂꯩ ꯑꯃꯁꯨꯡ ꯀꯥꯖꯤꯔꯪꯒ ꯅꯦꯁꯅꯦꯜ ꯄꯥꯛ ꯍꯥꯏꯔꯤꯕ ꯑꯁꯤꯁꯨ ꯑꯁꯥꯝꯗ ꯂꯩ ꯍꯥꯏꯔꯤꯕ ꯀꯥꯖꯤꯔꯪꯒ ꯅꯦꯁꯅꯦꯜ ꯄꯥꯛ ꯑꯁꯤ ꯏꯟꯗꯤꯌꯥꯗ ꯌꯥꯝꯅ ꯃꯃꯤꯡ ꯆꯠꯂꯤ ꯃꯔꯝꯗꯤ ꯃꯁꯤꯗ ꯁꯥꯃꯨ ꯑꯆꯧ ꯑꯆꯧꯕ ꯐꯖ ꯐꯖꯔꯕ ꯌꯥꯝꯅ ꯂꯩ ꯍꯥꯏꯔꯤꯕ ꯀꯥꯖꯤꯔꯪꯒ ꯅꯦꯁꯅꯦꯜ ꯄꯥꯛ ꯑꯁꯤꯗ ꯁꯥꯃꯨꯇ ꯂꯩꯕꯗ ꯅꯠꯇꯅ ꯁꯥ ꯎꯆꯦꯛ ꯏꯁꯄꯦꯁꯤꯁ ꯖꯤꯕ ꯃꯈꯜ ꯃꯈꯜ ꯀꯌꯥꯒꯤ ꯂꯩ ꯑꯃꯁꯨꯡ ꯍꯥꯏꯔꯤꯕ ꯃꯅꯥꯁ ꯑꯁꯤꯗꯁꯨ ꯇꯣꯉꯥꯟ ꯇꯣꯉꯥꯟꯕ ꯖꯤꯕ ꯄꯥꯟꯕ ꯀꯌꯥ ꯑꯃꯔꯣꯝ ꯂꯩ ꯍꯥꯏꯔꯤꯕ ꯃꯐꯝ ꯑꯁꯤ ꯇꯣꯉꯥꯟ ꯇꯣꯉꯥꯟꯕ ꯏꯁꯇꯦꯠꯇꯒꯤ ꯏꯟꯗꯤꯌꯥ ꯏꯟꯗꯤꯌꯥ ꯏꯁꯇꯦꯠꯇꯒꯤ ꯂꯥꯛꯇꯨꯅ ꯃꯤꯑꯣꯏ ꯀꯌꯥꯅ ꯃꯐꯝ ꯑꯁꯤ ꯌꯦꯡꯗꯨꯅ ꯍꯔꯥꯎ ꯇꯌꯥꯝꯕ ꯐꯣꯡꯗꯣꯛꯏ